ꯑꯩꯒꯤ ꯃꯣꯕꯥꯏꯜ ꯔꯤꯆꯥꯔꯖ ꯍꯥꯞꯈꯤꯕ ꯑꯁꯤ ꯍꯧꯖꯤꯛꯐꯥꯎꯕ ꯃꯥꯏ ꯄꯥꯛꯂꯛꯇꯦ ꯑꯗꯨꯕꯨ ꯃꯁꯤ ꯍꯧꯖꯤꯛꯐꯥꯎꯕ ꯃꯦꯁꯦꯖ ꯂꯥꯛꯇ꯭ꯔꯕꯅꯤꯅ ꯔꯤꯆꯥꯔꯖꯁꯨ ꯐꯣꯟꯗ ꯆꯪꯂꯛꯇ꯭ꯔꯕꯅꯤꯅ ꯑꯁꯤꯒꯤꯁꯦ ꯑꯩ ꯈꯪꯅꯤꯡꯉꯦ ꯄꯦꯃꯦꯟ ꯇꯧꯈꯤ ꯄꯦꯃꯦꯟꯗꯤ ꯇꯧꯈ꯭ꯔꯦ ꯑꯗꯨꯕꯨ ꯅꯍꯥꯛꯅ ꯍꯧꯖꯤꯛꯐꯥꯎꯕ ꯃꯗꯨꯒꯤ ꯔꯤꯆꯥꯔꯁꯗꯣ ꯑꯩꯉꯣꯟꯗ ꯆꯪꯗ꯭ꯔꯕꯅꯤꯅ ꯄꯩꯁꯥꯗꯤ ꯀꯛꯈ꯭ꯔꯦ ꯄꯩꯁꯥꯗꯤ ꯑꯩꯅ ꯄꯦꯃꯦꯟꯗꯤ ꯇꯧꯈ꯭ꯔꯦ ꯑꯗꯨꯕꯨ ꯃꯁꯤꯒꯤꯁꯦ ꯑꯩ ꯔꯤꯆꯥꯔꯖꯁꯦ ꯀꯃꯥꯏꯅ ꯆꯪꯕ꯭ꯔꯥ ꯆꯪꯗꯕ꯭ꯔꯥ ꯑꯁꯤꯁꯦ ꯑꯩ ꯈꯪꯅꯤꯡꯉꯦ ꯑꯗꯨ ꯅꯍꯥꯛꯅ ꯃꯁꯤꯒꯤꯁꯦ ꯑꯝꯇ ꯊꯤꯒꯠꯄꯤꯔꯒ ꯔꯤꯆꯥꯔꯖꯁꯤ ꯀꯔꯤꯒꯤ ꯆꯪꯂꯛꯇꯕ꯭ꯔꯥ ꯍꯥꯏꯕꯁꯦ ꯑꯝꯇ ꯊꯤꯕꯤꯌꯣ ꯑꯗꯨꯒ ꯑꯩꯉꯣꯟꯗ ꯑꯝꯇ ꯍꯥꯏꯕꯤꯔꯛꯑꯣ